ꯔꯨꯕꯤ ꯅꯪ ꯅꯍꯥꯟ ꯆꯠꯂꯨꯕ ꯇꯦꯛꯁꯤ ꯗ꯭ꯔꯥꯏꯚꯔꯗꯨ ꯅꯨꯡꯉꯥꯏꯕ꯭ꯔꯥ ꯍꯥꯏꯗꯤ ꯑꯩꯗꯨ ꯑꯦꯛꯖꯥꯝ ꯊꯥꯕ ꯑꯃꯒꯤ ꯆꯠꯇꯧ ꯂꯩꯕ ꯑꯗꯣ ꯅꯣꯏ ꯃꯃꯥꯅꯁꯨ ꯌꯥꯝ ꯅꯨꯡꯉꯥꯏꯈꯤ ꯍꯥꯏ ꯑꯗꯨꯒ ꯑꯩꯅ ꯂꯤꯟꯊꯣꯏ ꯍꯣꯏ ꯃꯃꯥꯗꯁꯨ ꯍꯪꯀꯥꯟꯗ ꯂꯤꯟꯊꯣꯏꯅꯁꯨ ꯑꯗꯨꯒ ꯂꯤꯟꯊꯣꯏꯍꯣꯏ ꯃꯃꯥꯅꯁꯨ ꯌꯥꯝ ꯅꯨꯡꯉꯥꯏ ꯗ꯭ꯔꯥꯏꯚꯔꯗꯨ ꯋꯥꯔꯤ ꯋꯥꯇꯥꯏ ꯁꯥꯟꯅꯕ ꯈꯣꯠꯄ ꯌꯥꯝ ꯐꯩ ꯑꯗꯤ ꯃꯥꯏ ꯌꯥꯝꯅ ꯐꯅ ꯇꯧꯔꯛꯑꯦ ꯑꯗꯣ ꯐꯖꯁꯨ ꯐꯖꯩ ꯌꯥꯝ ꯂꯨꯁꯨ ꯂꯨꯏ ꯍꯥꯏꯗꯤ ꯌꯥꯝ ꯂꯨꯅ ꯅꯥꯟꯅ ꯇꯧꯋꯤ ꯍꯥꯏꯗꯣ ꯑꯩꯈꯣꯏ ꯃꯥꯅꯗꯤ ꯀꯩ ꯍꯥꯏꯅꯤ ꯂꯝꯖꯤꯡꯕꯩꯩꯗꯣ ꯂꯝꯖꯤꯡꯕ ꯇꯦꯛꯁꯤ ꯗ꯭ꯔꯥꯏꯚꯔꯗꯣ ꯌꯥꯝ ꯅꯨꯡꯉꯥꯏ ꯍꯥꯏ ꯍꯥꯏꯗꯤ ꯃꯥ ꯅꯍꯥꯟ ꯆꯠꯂꯨꯏꯌꯦ ꯅꯍꯥꯟ ꯆꯠꯂꯨꯕꯗꯨꯗ ꯌꯥꯝ ꯅꯨꯡꯉꯥꯏ ꯍꯥꯏ ꯑꯗꯣ ꯈꯪꯗꯦ ꯅꯣꯏꯁꯤ ꯆꯠꯁꯤꯔꯥ ꯑꯗꯨ ꯅꯠꯇ꯭ꯔꯒꯅ ꯃꯃꯥꯅ ꯍꯥꯏꯔꯤꯁꯦ ꯆꯠꯁꯤꯔꯥ ꯈꯪꯗꯦ ꯍꯥꯏꯗꯤ ꯃꯃꯥ ꯍꯥꯏ ꯍꯥꯏꯗꯤ ꯅꯣꯏ ꯃꯃꯥꯅꯁꯨ ꯅꯨꯡꯉꯥꯏ ꯍꯥꯏꯔꯦ ꯑꯗꯨꯒ ꯂꯤꯟꯊꯣꯏꯒꯤ ꯃꯃꯥꯅꯁꯨ ꯅꯨꯡꯉꯥꯏ ꯍꯥꯏꯔꯦ ꯀꯃꯥꯏ ꯍꯥꯏꯗꯤ ꯅꯨꯡꯉꯥꯏꯕꯗꯣ ꯑꯃ ꯍꯥꯏꯗꯤ ꯑꯦꯛꯖꯥꯝ ꯊꯥ ꯆꯠꯄꯗꯨꯒꯤ ꯀꯝꯐꯣꯔꯇꯦꯕꯜ ꯑꯣꯏꯅꯉꯥꯏ ꯆꯠꯂꯤꯗ ꯑꯗꯨꯒ ꯃꯃꯥꯒꯤꯁꯤ ꯍꯥꯏꯗꯤ ꯑꯩꯅ ꯁꯨꯝ ꯈꯟꯕꯗ ꯃꯃꯥꯒꯤꯁꯦ ꯑꯣꯏꯅ ꯌꯦꯡꯉꯒꯦ ꯈꯜꯂꯤ ꯂꯝꯖꯤꯡꯕꯒꯤꯁꯦ ꯑꯗꯨꯝ ꯌꯦꯡꯉꯒꯦ